ꯁꯥ ꯂꯣꯏꯅꯕꯗ ꯑꯌꯥꯝꯕꯅ ꯁꯟ ꯍꯥꯃꯦꯡ ꯌꯥꯎ ꯌꯦꯟ ꯉꯥꯅꯨ ꯑꯁꯤꯅꯆꯤꯡꯕ ꯀꯌꯥ ꯑꯁꯤ ꯂꯣꯏꯅꯩ ꯁꯥ ꯑꯁꯤ ꯂꯣꯏꯕ ꯃꯇꯝꯗ ꯄꯨꯟꯅ ꯂꯣꯏꯕꯅ ꯐꯩ ꯄꯨꯟꯅ ꯂꯣꯏꯕꯅ ꯐꯩ ꯍꯥꯏꯕꯗꯤ ꯃꯈꯣꯏ ꯂꯣꯏꯕ ꯃꯇꯝꯗ ꯄꯨꯟꯅ ꯂꯣꯏꯖꯔꯕꯁꯨ ꯊꯝꯕ ꯃꯇꯝꯗ ꯇꯣꯉꯥꯟ ꯇꯣꯉꯥꯟꯕ ꯖꯒꯥꯗ ꯊꯝꯖꯒꯗꯕꯅꯤ ꯁꯟ ꯂꯣꯏꯔꯦ ꯍꯥꯏꯔꯒꯅ ꯃꯥꯒꯤ ꯁꯪꯒꯣꯟ ꯑꯃ ꯁꯥꯔꯦ ꯍꯥꯏꯔꯒ ꯁꯪꯒꯣꯟ ꯑꯗꯨꯗ ꯊꯝꯕꯒꯗꯕꯅꯤ ꯌꯦꯟ ꯂꯣꯏꯔꯦ ꯍꯥꯏꯔꯒꯅ ꯌꯦꯟ ꯑꯗꯨꯒꯤ ꯃꯍꯥꯛꯀꯤ ꯃꯀꯣꯟ ꯁꯥꯕꯤꯔꯦ ꯍꯥꯏꯔꯒ ꯌꯦꯟ ꯑꯗꯨ ꯊꯝꯖꯒꯗꯕꯅꯤ ꯊꯝꯒꯗꯕꯅꯤ ꯑꯗꯨꯒ ꯁꯟ ꯑꯁꯤ ꯂꯣꯏꯕ ꯃꯇꯝꯗ ꯑꯩꯈꯣꯏꯒꯤ ꯑꯀꯣꯏꯕꯗ ꯁꯖꯤꯛ ꯌꯥꯝꯅ ꯂꯩꯕ ꯇꯥꯏ ꯂꯧ ꯌꯥꯝꯅ ꯂꯩꯔꯕꯗꯤ ꯁꯖꯤꯛ ꯌꯥꯝꯅ ꯂꯩꯔꯕꯗꯤ ꯑꯃꯗꯤ ꯆꯔꯨ ꯌꯥꯝꯅ ꯂꯩꯕ ꯇꯥꯔꯕꯗꯤ ꯁꯟ ꯂꯣꯏꯕꯅ ꯍꯦꯟꯅ ꯐꯩ ꯍꯃꯦꯡ ꯁꯟ ꯍꯃꯦꯡ ꯌꯥꯎ ꯂꯣꯏꯕꯅ ꯍꯦꯟꯅ ꯐꯩ ꯃꯔꯝꯗꯤ ꯃꯈꯣꯏꯕꯨ ꯃꯕꯨꯛ ꯊꯟꯅ ꯃꯆꯤꯟꯖꯥꯛ ꯄꯤꯖꯕ ꯉꯝꯒꯅꯤ ꯑꯗꯨꯒ ꯑꯗꯨ ꯂꯣꯏꯔꯦ ꯍꯥꯏꯔꯒ ꯁꯟ ꯍꯃꯦꯡ ꯌꯥꯎ ꯂꯣꯏꯔꯦ ꯍꯥꯏꯔꯒ ꯁꯟꯗꯒꯤ ꯁꯨꯝꯂꯛꯄ ꯁꯪꯒꯣꯝ ꯑꯗꯨꯅ ꯌꯣꯜꯂꯦ ꯍꯥꯏꯔꯒ ꯃꯍꯥꯛ ꯑꯗꯨꯗꯒꯤ ꯄꯩꯁꯥ ꯇꯥꯜꯂꯤ ꯑꯃꯁꯨꯡ ꯌꯥꯎ ꯗꯒꯤꯅ ꯃꯥꯒꯤ ꯃꯇꯨꯗꯣ ꯌꯣꯜꯂꯦ ꯍꯥꯏꯔꯒ ꯑꯗꯨꯒ ꯄꯩꯁꯥ ꯇꯥꯜꯂꯤ ꯑꯝꯁꯨꯡ ꯍꯃꯦꯡ ꯂꯣꯏꯔꯦ ꯍꯥꯏꯔꯒꯅ ꯍꯃꯦꯡ ꯑꯗꯨꯗꯒꯤ ꯁꯪꯒꯣꯝ ꯌꯣꯜꯂꯦ ꯍꯥꯏꯔꯒ ꯁꯪꯒꯣꯝꯗꯨꯗꯒꯤ ꯄꯩꯁꯩ ꯇꯥꯜꯂꯤ ꯑꯃꯁꯨꯡ ꯃꯈꯣꯏꯅ ꯆꯍꯤ ꯐꯥꯔꯛꯂꯕ ꯃꯇꯨꯡꯗ ꯃꯈꯣꯏꯅ ꯃꯆꯥ ꯌꯥꯎꯔꯛꯂꯕ ꯃꯇꯨꯡꯗ ꯃꯆꯥ ꯄꯣꯛꯂꯕ ꯃꯇꯨꯡꯗ ꯃꯆꯥ ꯑꯗꯨꯅ ꯆꯍꯤ ꯃꯉꯥ ꯃꯔꯤ ꯃꯉꯥ ꯐꯥꯔꯕ ꯃꯇꯨꯡꯗ ꯃꯈꯣꯏꯕꯨ ꯌꯣꯜꯂꯒ ꯄꯩꯁꯥ ꯇꯥꯜꯂꯤ ꯑꯗꯨꯒꯤ ꯄꯩꯁꯥ ꯑꯗꯨꯅ ꯃꯈꯣꯏꯗꯒꯤ ꯂꯥꯛꯄ ꯏꯟꯀꯝꯁꯤꯡ ꯑꯗꯨꯅ ꯑꯩꯈꯣꯏꯒꯤ ꯏꯃꯨꯡ ꯃꯅꯨꯡꯗ ꯑꯅꯥ ꯑꯌꯦꯛ ꯑꯃꯁꯨꯡ ꯑꯩꯒꯤ ꯃꯔꯨꯞ ꯀꯔꯤ ꯀꯔꯤ ꯊꯥꯕꯗ ꯁꯤꯖꯤꯟꯅꯩ ꯑꯗꯨꯒ ꯌꯦꯟ ꯂꯣꯏꯕ ꯃꯇꯝꯗꯅ ꯌꯦꯟ ꯑꯗꯨ ꯂꯣꯏꯕ ꯃꯇꯝꯗ ꯌꯦꯟ ꯑꯗꯨꯒꯤ ꯃꯥꯒꯤ ꯃꯀꯣꯟ ꯁꯥꯕꯤꯔꯦ ꯍꯥꯏꯔꯒ ꯃꯥꯅ ꯊꯨꯔꯛꯄ ꯌꯦꯔꯨꯝ ꯑꯗꯨ ꯌꯣꯜꯂꯦ ꯂꯧꯔꯦ ꯍꯥꯏꯔꯒ ꯌꯣꯟꯊꯣꯛꯂꯒ ꯃꯗꯨꯗꯒꯤ ꯐꯪꯂꯛꯄ ꯄꯩꯁꯥ ꯑꯗꯨꯅ ꯏꯃꯨꯡ ꯄꯨꯅꯕꯗꯁꯨ ꯁꯤꯖꯤꯟꯅꯖꯩ ꯃꯁꯤꯅ ꯃꯔꯝ ꯑꯣꯏꯔꯒ ꯑꯩꯈꯣꯏꯅ ꯌꯦꯟ ꯑꯁꯤ ꯑꯩꯈꯣꯏꯅ ꯇꯧꯕ ꯃꯇꯝꯗ ꯁꯥ ꯁꯟ ꯂꯣꯏꯕ ꯃꯇꯝꯗ ꯃꯍꯥꯛꯀꯤ ꯂꯩꯐꯝ ꯍꯥꯟꯅ ꯌꯦꯡꯒꯗꯕꯅꯤ ꯑꯃꯁꯨꯡ ꯃꯍꯥꯛꯀꯤ ꯃꯆꯤꯟꯖꯥꯛ ꯃꯔꯥꯡ ꯀꯥꯏꯅ ꯂꯩꯕ꯭ꯔꯥ ꯍꯥꯏꯅ ꯊꯤꯒꯗꯕꯅꯤ ꯃꯍꯥꯛꯀꯤ ꯃꯆꯤꯟꯖꯥꯛꯅ ꯃꯔꯥꯡ ꯀꯥꯏꯅ ꯂꯩꯕ ꯇꯥꯔꯕꯗꯤ ꯑꯩꯈꯣꯏꯅ ꯂꯣꯏꯅꯤꯡꯂꯤꯕ ꯁꯟ ꯍꯥꯃꯦꯡ ꯌꯥꯎ ꯀꯔꯤ ꯀꯔꯤ ꯑꯗꯨꯝ ꯃꯔꯝ ꯆꯥꯅ ꯂꯣꯏꯕ ꯌꯥꯔꯦ ꯑꯗꯨꯒ ꯃꯔꯝ ꯆꯥꯅ ꯂꯩꯔꯝꯗꯕ ꯇꯥꯔꯕꯗꯤ ꯃꯆꯤꯟꯖꯥꯛ ꯃꯔꯝ ꯆꯥꯅ ꯂꯩꯔꯝꯗꯕ ꯇꯥꯔꯕꯗꯤ ꯃꯈꯣꯏꯁꯤꯡ ꯑꯗꯨ ꯂꯣꯏꯕꯗ ꯑꯩꯈꯣꯏꯗ ꯑꯋꯥꯕ ꯀꯌꯥ ꯑꯃ ꯊꯦꯡꯅꯒꯅꯤ ꯃꯆꯤꯟꯖꯥꯛ ꯃꯕꯨꯛ ꯊꯟꯅ ꯄꯤꯖꯕ ꯉꯝꯂꯣꯏ ꯑꯁꯤꯕ ꯃꯔꯝ ꯑꯣꯏꯔꯒ ꯑꯩꯈꯣꯏꯅ ꯂꯣꯏꯕ ꯃꯇꯝꯗ ꯃꯐꯝ ꯆꯥꯅ ꯌꯦꯡꯂꯒ ꯒ꯭ꯌꯥꯟ ꯇꯥꯅ ꯈꯟꯊꯔꯕ ꯃꯇꯨꯡꯗ ꯑꯁꯤꯁꯤ ꯂꯣꯏꯕ ꯇꯥꯏ